ꯑꯩꯅ ꯂꯥꯏꯌꯦꯛꯄ ꯃꯇꯝꯗ ꯀꯦꯟꯗꯟ ꯀꯂꯔ ꯋꯥꯇꯔ ꯀꯂꯔ ꯄꯣꯁꯇꯔ ꯀꯂꯔ ꯑꯁꯤꯅ ꯆꯤꯡꯕ ꯁꯤꯖꯤꯟꯅꯩ ꯇꯨꯔꯤ ꯃꯈꯜ ꯀꯌꯥ ꯑꯃ ꯁꯤꯖꯤꯟꯅꯩ ꯀꯝꯄꯦꯅꯤ ꯃꯈꯜ ꯃꯈꯜꯒꯤ ꯇꯨꯔꯤꯁꯤꯡꯒꯤ ꯂꯩꯕꯗ ꯈ꯭ꯋꯥꯏꯗꯒꯤ ꯐꯕ ꯀꯝꯄꯦꯅꯤ ꯍꯥꯏꯔꯒꯗꯤ ꯀꯦꯝꯂꯤꯟ ꯕ꯭ꯔꯥꯟ ꯑꯁꯤꯅ ꯑꯣꯏ ꯄꯣꯁꯇꯔ ꯀꯂꯔꯒꯤ ꯀꯂꯔꯁꯤꯡ ꯂꯩꯕꯗꯁꯨ ꯀꯦꯝꯂꯤꯟ ꯕ꯭ꯔꯥꯟꯁ ꯕ꯭꯭ꯔꯥꯟ ꯑꯁꯦ ꯌꯥꯝꯅ ꯐꯕ ꯕ꯭ꯔꯥꯟꯅꯦ ꯄꯣꯠꯂꯝꯁꯤꯡ ꯑꯁꯤ ꯆꯥꯟꯅꯕ ꯃꯃꯟꯗ ꯑꯗꯨꯝ ꯐꯪꯏ ꯑꯩꯒꯤ ꯂꯝ ꯀꯛꯆꯤꯡ ꯕꯖꯥꯔꯗꯒꯤ ꯄꯣꯠꯂꯝꯁꯤꯡ ꯑꯗꯨ ꯂꯩ